ꯃꯥꯅꯤ ꯃꯦꯗꯥꯝ ꯃꯦꯗꯥꯝ ꯀ꯭ꯂꯥꯁ ꯐꯥꯏꯕꯀꯤ ꯁꯥꯇ꯭ꯔꯁꯤꯡꯁꯦ ꯃꯣꯏꯁꯤ ꯁꯦꯟꯅꯕ ꯈꯔꯗꯤ ꯋꯥꯔꯦ ꯑꯗꯒꯤ ꯁꯣꯝ ꯅꯥꯀꯟꯗ ꯀꯣꯏꯁꯟ ꯑꯟꯁꯥꯔ ꯄꯤꯕ ꯃꯇꯝꯗ ꯇꯨꯡ ꯍꯦꯛ ꯑꯣꯟꯊꯣꯛꯈꯤꯕꯒ ꯃꯣꯏ ꯊꯣꯛꯄ ꯍꯦꯛ ꯍꯦꯛ ꯇꯧꯕ ꯑꯗꯨꯅ ꯃꯣꯏ ꯅꯨꯄꯥ ꯃꯆꯥ ꯃꯣꯏ ꯃꯔꯤ ꯃꯉꯥ ꯃꯣꯏꯁꯤ ꯈꯔ ꯁꯦꯟꯅꯕ ꯋꯥꯔꯦ ꯑꯗꯨ ꯃꯦꯗꯥꯝ ꯌꯥꯔꯒꯗꯤ ꯑꯃꯨꯛꯇꯪ ꯑꯉꯥꯡꯁꯤꯡꯁꯤ ꯃꯦꯗꯥꯝꯒꯤ ꯑꯣꯐꯤꯁꯇ ꯄꯨꯔꯛꯑꯒ ꯈꯔ ꯃꯦꯗꯥꯝꯅ ꯋꯥꯔꯤ ꯑꯃꯇꯪ ꯇꯧꯕꯤꯗ꯭ꯔꯒꯗꯤ ꯑꯥ ꯍꯣꯏ ꯃꯦꯗꯥꯝ ꯑꯗꯨ ꯂꯤꯁ ꯑꯃ ꯁꯦꯝꯃꯛꯑꯒꯦ ꯃꯃꯥꯡꯗꯁꯨ ꯑꯩꯅ ꯂꯤꯁꯄꯨꯗꯤ ꯁꯦꯝꯖꯈ꯭ꯔꯕꯅꯦꯕꯀꯣ ꯃꯦꯗꯥꯝ ꯑꯗꯒꯤ ꯃꯣꯏꯒꯤ ꯁꯦꯀꯦꯇꯔꯤꯗꯁꯨ ꯑꯩꯅ ꯏꯟꯁꯤꯟꯈ꯭ꯔꯕꯅꯤ ꯑꯗꯒꯤ ꯑꯩꯒꯤ ꯑꯩꯅ ꯀ꯭ꯂꯥꯁ ꯃꯥꯁꯇꯔ ꯍꯥꯏꯗꯨ ꯍꯦꯛ ꯑꯣꯏꯔꯕꯅꯤꯅ ꯑꯉꯥꯡ ꯈꯔ ꯍꯦꯟꯅ ꯂꯥꯡꯉꯤꯕ ꯑꯉꯥꯡꯁꯤꯡꯗꯣ ꯑꯗꯨꯒꯤ ꯄꯦꯔꯦꯟꯁ ꯁꯤꯡꯗꯁꯨ ꯃꯃꯥꯡꯗꯁꯨ ꯑꯩꯅ ꯐꯣꯟꯗ ꯋꯥꯔꯤ ꯁꯥꯟꯅꯈ꯭ꯔꯕꯅꯦꯕ ꯃꯣꯏꯁꯤ ꯈꯔ ꯌꯨꯝꯗꯁꯨ ꯀꯔꯤꯗꯁꯨ ꯈꯔ ꯌꯦꯡꯁꯤꯟꯕꯤꯌꯨ ꯑꯩꯈꯣꯏꯅ ꯁ꯭ꯀꯨꯜ ꯈꯛꯇꯗ ꯁꯨꯝ ꯀꯩꯅꯣ ꯁꯦꯟꯅꯕꯅ ꯌꯥꯔꯣꯏ ꯑꯗꯨꯅ ꯌꯨꯝꯗ ꯂꯩꯕ ꯃꯇꯝꯗꯁꯨ ꯈꯔ ꯌꯦꯡꯁꯤꯟꯕꯤꯌꯨ ꯍꯥꯏꯗꯅ ꯃꯃꯥꯡꯗ ꯑꯩꯅꯁꯨ ꯍꯥꯏꯈ꯭ꯔꯕꯅꯤ ꯍꯣꯏ ꯃꯦꯗꯥꯝ ꯑꯗꯨ ꯐꯔꯦ ꯑꯩ ꯂꯤꯁ ꯑꯃ ꯉꯁꯤꯁꯨ ꯂꯤꯁ ꯑꯃ ꯁꯦꯝꯃꯛꯑꯒꯦ ꯑꯉꯥꯡꯁꯤꯡꯒꯤ ꯃꯣꯏꯒꯤ ꯃꯃꯤꯡ ꯃꯊꯥꯅꯦ ꯑꯗꯒꯤ ꯄꯦꯔꯦꯟꯁ ꯃꯃꯤꯡꯅꯦ ꯑꯗꯒꯤ ꯃꯣꯏꯒꯤ ꯐꯣꯟ ꯅꯝꯕꯔꯁꯤꯡꯗꯣ ꯑꯩꯈꯣꯏꯒꯤ ꯁꯤꯗ ꯑꯦꯇꯦꯟꯗꯦꯟꯁ ꯔꯦꯀꯣꯠꯁꯤꯗ ꯄꯨꯂꯞ ꯌꯥꯎꯔꯤꯑꯕꯀꯣ ꯑꯗꯨ ꯁꯤ ꯍꯣꯔꯦꯟ ꯃꯦꯗꯥꯝꯗ ꯑꯗꯨꯝ ꯈꯨꯠꯁꯤꯟꯅꯖꯔꯛꯑꯒꯦ ꯑꯇꯣꯞꯄꯗꯤ ꯃꯦꯗꯥꯝ ꯀꯔꯤ ꯀꯔꯤ ꯃꯦꯗꯥꯝꯅ ꯈꯪꯅꯤꯡꯕ ꯍꯪꯅꯤꯡꯕ ꯂꯩꯕꯒꯦ ꯎꯝ ꯍꯟꯗꯛ ꯅꯧꯅ ꯀ꯭ꯂꯥꯁ ꯇꯦꯟ ꯀꯥꯕ ꯀꯥꯡꯕꯨꯁꯤꯡꯁꯦ ꯃꯦꯗꯥꯝ ꯑꯥ ꯃꯣꯏ ꯅꯨꯄꯥ ꯃꯆꯥ ꯃꯣꯏ ꯃꯉꯥ ꯇꯔꯨꯛ ꯃꯉꯥ ꯇꯔꯨꯛ ꯄꯨꯟꯁꯤꯟ ꯄꯨꯟꯁꯤꯟꯂꯒ ꯍꯦꯛ ꯍꯦꯛ ꯁꯨꯝ ꯎꯏꯌꯦ ꯑꯩꯅ ꯕꯖꯥꯔꯒꯨꯝꯕꯗ ꯍꯦꯛ ꯆꯠꯄ ꯍꯥꯏꯗꯤ ꯑꯩꯅ ꯇ꯭ꯋꯤꯁꯟ ꯆꯠꯄꯒꯨꯝꯕ ꯍꯦꯛ ꯆꯠꯄ ꯃꯇꯝꯗ ꯃꯣꯏꯁꯤ ꯒ꯭ꯔꯨꯞ ꯒ꯭ꯔꯨꯞ ꯒ꯭ꯔꯨꯞ ꯁꯥꯔꯒ ꯒꯥꯔꯤ ꯃꯆꯥ ꯑꯃꯃꯝ ꯄꯥꯏꯔꯒ ꯅꯍꯥꯟ ꯅꯣꯡꯃꯗꯤ ꯃꯣꯏ ꯆꯨꯔꯨꯞ ꯊꯛꯂꯝꯕ꯭ꯔꯥ ꯀꯩꯅꯣꯝꯁꯨ ꯇꯧꯋꯦ ꯑꯩꯅ ꯎꯁꯤꯟꯅꯗ ꯁꯥꯔꯒ ꯑꯗꯨꯝ ꯌꯦꯡꯗꯤ ꯌꯦꯡꯉꯝꯗ꯭ꯔꯦ ꯑꯗꯨꯅ ꯀꯔꯤꯒꯨꯝꯕ ꯍꯌꯦꯡ ꯍꯟꯗꯛ ꯂꯥꯛꯀꯗꯧꯔꯤꯕ ꯏꯁꯇꯥꯞ ꯃꯤꯇꯤꯡꯗꯅꯤ ꯈꯪꯗꯦ ꯑꯗꯒꯤ ꯑꯦꯁꯦꯝꯕ꯭ꯂꯤꯗꯅꯤ ꯈꯪꯗꯦ ꯌꯥꯔꯒꯗꯤ ꯍꯥꯏꯔꯤꯕ ꯀ꯭ꯂꯥꯁ ꯇꯦꯟ ꯀꯥꯈꯠꯂꯛꯏꯕ ꯑꯉꯥꯡꯁꯤꯡꯁꯦ ꯁꯤ ꯁꯤꯡꯁꯤꯁꯨ ꯑꯩꯈꯣꯏ ꯑꯣꯖꯥ ꯃꯈꯩ ꯃꯥꯟꯅꯔꯒ ꯑꯃꯨꯛꯇꯪ ꯂꯥꯛꯍꯧꯗ꯭ꯔꯒꯗꯤ ꯃꯣꯏꯁꯤ ꯑꯔꯥꯟꯕ ꯂꯝꯕꯤꯔꯣꯝꯗ ꯁꯨꯝ ꯆꯠꯅꯤꯡꯕꯒꯤ ꯏꯊꯤꯜ ꯑꯃ ꯁꯨꯝ ꯐꯥꯎꯕꯒꯨꯝ ꯌꯧꯋꯤ ꯃꯦꯗꯥꯝ ꯁꯤꯃ ꯈꯛꯇꯪꯒ ꯑꯩ ꯁꯤꯌꯥꯔ ꯇꯧꯖꯒꯦ ꯑꯥ ꯑꯇꯩꯗꯤ ꯌꯥꯔꯅꯤ ꯍꯣꯏ ꯍꯣꯏ ꯑꯗꯨꯁꯨ ꯌꯥꯎꯔꯒ ꯑꯗꯨꯝ ꯄꯤꯈꯠꯆꯔꯛꯑꯒꯦ ꯑꯥ ꯍꯣꯏ ꯍꯣꯏ ꯐꯔꯦ ꯐꯔꯦ ꯃꯦꯗꯥꯝ ꯎꯝ